ꯑꯩꯍꯥꯛꯅ ꯈ꯭ꯋꯥꯏꯗꯒꯤ ꯄꯥꯝꯖꯕ ꯔꯦꯁꯤꯄꯤ ꯑꯃ ꯍꯥꯏꯌꯣ ꯍꯥꯏꯔꯕꯗꯤ ꯎꯇꯤ ꯊꯣꯡꯕ ꯎꯇꯤ ꯊꯣꯡꯕ ꯑꯁꯤ ꯑꯩꯍꯥꯛꯅ ꯄꯥꯝꯂꯨꯕꯒꯤ ꯃꯔꯝꯗꯤ ꯆꯥꯕꯗꯁꯨ ꯍꯥꯎꯕ ꯏꯁꯥꯗꯁꯨ ꯀꯥꯟꯅꯕ ꯊꯣꯡꯕꯗꯁꯨ ꯏꯂꯥꯏ ꯂꯥꯏꯕ ꯏꯂꯥꯏ ꯂꯥꯏꯅ ꯍꯦꯛꯇ ꯊꯣꯡꯕ ꯌꯥꯕ ꯑꯦꯟꯁꯥꯡ ꯃꯈꯜ ꯑꯃ ꯑꯣꯏꯕꯅ ꯑꯩꯈꯣꯏꯅ ꯌꯥꯝꯅ ꯄꯥꯝꯅꯁꯨ ꯊꯣꯡꯅꯩ ꯑꯗꯨꯒ ꯌꯥꯝ ꯇꯣꯏꯅꯁꯨ ꯊꯣꯡꯅꯩ ꯑꯩꯈꯣꯏꯅ ꯎꯇꯤ ꯊꯣꯡꯕꯒꯤ ꯃꯑꯣꯡ ꯈꯔ ꯂꯩ ꯁꯝꯅ ꯍꯥꯏꯔꯕꯗꯤ ꯒ꯭ꯌꯥꯁꯇ ꯎꯇꯤ ꯒꯤ ꯏꯁꯤꯡ ꯑꯁꯦ ꯊꯥꯡꯒꯠꯄꯤꯔꯕ ꯃꯇꯨꯡꯗ ꯃꯗꯨꯗ ꯍꯥꯞꯀꯗꯕ ꯃꯅꯥ ꯃꯁꯤꯡ ꯁꯝꯅ ꯍꯥꯏꯔꯕꯗ ꯌꯦꯟꯗꯦꯝ ꯍꯥꯞꯄ ꯌꯥꯏ ꯅꯥꯀꯨꯞꯄꯤ ꯍꯥꯞꯄ ꯌꯥꯏ ꯑꯃꯁꯨꯡ ꯆꯦꯡ ꯃꯣꯔꯣꯛ ꯊꯨꯝꯅꯆꯤꯡꯕ ꯍꯥꯞꯂꯒ ꯑꯩꯈꯣꯏꯅ ꯊꯣꯡꯒꯅꯤ ꯃꯩꯊꯛꯇ ꯊꯥꯡꯒꯠꯄꯤꯔꯒ ꯃꯗꯨ ꯁꯧꯔꯕ ꯃꯇꯨꯡꯗ ꯑꯩꯈꯣꯏꯅ ꯄꯣꯠꯁꯤꯡ ꯑꯗꯣ ꯃꯨꯜꯂꯦ ꯍꯥꯏꯕ ꯃꯇꯝꯗ ꯑꯩꯈꯣꯏꯅ ꯁꯣꯗꯥ ꯍꯥꯞꯄꯤꯒꯅꯤ ꯁꯣꯗꯥ ꯕꯥꯏꯒꯞ ꯍꯥꯞꯄ ꯃꯇꯨꯡꯗ ꯄꯥꯔꯣꯡꯅ ꯑꯣꯠꯂ ꯑꯣꯠꯂꯒ ꯅꯠꯇ꯭ꯔꯒ ꯈꯥꯕꯩꯅ ꯑꯣꯠꯂꯒ ꯃꯨꯜꯍꯟꯒꯅꯤ ꯃꯨꯜꯂꯦ ꯆꯥꯕ ꯌꯥꯔꯦ ꯍꯥꯏꯕ ꯃꯇꯝꯗ ꯏꯪꯊꯅꯕ ꯑꯩꯈꯣꯏꯅ ꯊꯥꯡꯊꯒꯅꯤ ꯎꯇꯤ ꯊꯣꯡꯕ ꯃꯇꯝꯗ ꯆꯦꯡ ꯍꯥꯞꯄꯅ ꯑꯩꯈꯣꯏ ꯏꯁꯥꯗ ꯀꯥꯔꯕꯣꯍꯥꯏꯗ꯭ꯔꯦꯠ ꯐꯪꯍꯜꯂꯤ ꯑꯃꯁꯨꯡ ꯌꯦꯟꯗꯦꯝ ꯍꯥꯞꯄꯅ ꯌꯦꯟꯗꯦꯝ ꯃꯅꯥ ꯍꯥꯞꯄꯅ ꯑꯩꯈꯣꯏꯗ ꯑꯥꯏꯔꯟ ꯐꯪꯍꯜꯂꯤ ꯎꯇꯤ ꯊꯣꯡꯕꯗ ꯃꯁꯤ ꯍꯥꯞꯀꯅꯤ ꯍꯥꯏꯕ ꯂꯩꯇꯦ ꯃꯈꯜ ꯀꯌꯥꯒꯤ ꯃꯅꯥ ꯃꯁꯤꯡ ꯑꯩꯈꯣꯏꯅ ꯄꯥꯝꯖꯕ ꯃꯅꯥ ꯃꯁꯤꯡ ꯍꯥꯞꯄ ꯌꯥꯏ ꯃꯅꯥ ꯃꯁꯤꯡ ꯃꯈꯜꯁꯨꯅ ꯍꯥꯞꯄꯅ ꯑꯦꯟꯁꯥꯡ ꯎꯇꯤ ꯊꯣꯡꯕꯗ ꯍꯥꯎꯍꯜꯂꯤ ꯎꯇꯤ ꯊꯣꯡꯕꯅ ꯎꯇꯤ ꯆꯥꯕꯅ ꯑꯩꯈꯣꯏꯗ ꯀꯥꯟꯅꯕ ꯀꯌꯥ ꯄꯤ ꯚꯤꯇꯥꯃꯤꯟꯁ ꯀꯥꯔꯕꯣꯍꯥꯏꯗ꯭ꯔꯦꯠ ꯑꯥꯏꯔꯟ ꯃꯈꯜ ꯀꯌꯥꯒꯤ ꯀꯥꯟꯅꯕ ꯑꯁꯤ ꯑꯩꯈꯣꯏꯗ ꯑꯩꯈꯣꯏꯒꯤ ꯏꯁꯥꯗ ꯐꯪꯍꯜꯂꯤ ꯑꯃꯁꯨꯡ ꯃꯅꯤꯄꯨꯔꯒꯤ ꯆꯥꯛꯈꯨꯝ ꯈꯨꯗꯤꯡ ꯑꯌꯥꯝꯕꯗ ꯎꯇꯤꯕꯨ ꯌꯥꯝ ꯄꯥꯝꯅ ꯆꯥꯅꯩ ꯃꯅꯤꯄꯨꯔꯤꯗ ꯈꯨꯟꯗꯥꯔꯤꯕ ꯃꯅꯤꯄꯨꯔꯤꯁꯤꯡ ꯅꯠꯇꯕ ꯑꯇꯣꯞꯄ ꯖꯥꯇꯤꯁꯤꯡꯅꯁꯨ ꯎꯇꯤꯕꯨ ꯌꯥꯝ ꯄꯥꯝꯅ ꯆꯥꯅꯩ